ꯍꯧꯖꯤꯛꯀꯤ ꯃꯇꯝꯗ ꯑꯩꯅ ꯃꯔꯨ ꯑꯣꯏꯅ ꯇꯥꯔꯤꯕꯁꯦ

ꯍꯧꯖꯤꯛ ꯂꯩꯕꯥꯛ ꯑꯃꯒ ꯂꯩꯕꯥꯛ ꯑꯃꯒꯒꯤ ꯂꯩꯔꯤꯕ ꯏꯁꯨꯒꯤ ꯃꯇꯥꯡꯗꯁꯨ ꯑꯩ ꯌꯥꯝ ꯃꯔꯤꯛ ꯆꯨꯝꯅ ꯇꯥꯖꯩ ꯃꯁꯤꯅ ꯑꯩꯈꯣꯏꯗ ꯋꯥꯔ ꯍꯥꯏꯕꯁꯤꯅ ꯑꯩꯈꯣꯏꯗ ꯀꯥꯟꯅꯕ ꯀꯔꯤꯁꯨ ꯄꯨꯔꯛꯄ ꯂꯩꯇꯦ ꯑꯩꯈꯣꯏꯒꯤ ꯑꯃꯥꯡꯕꯇ ꯑꯣꯏ ꯑꯩꯈꯣꯏꯒꯤ ꯁꯦꯟꯃꯤꯠꯂꯣꯟꯒꯤ ꯐꯤꯕꯝꯗ ꯌꯥꯝꯅ ꯁꯣꯛꯍꯜꯂꯤ ꯅꯣꯡꯃꯒꯤ ꯑꯩꯈꯣꯏꯒꯤ ꯇꯧꯔꯝꯕ ꯊꯕꯛ ꯊꯧꯔꯝ ꯀꯌꯥꯗꯁꯨ ꯁꯣꯛꯍꯜꯂꯤ ꯑꯗꯒꯤ ꯂꯥꯏꯔꯤꯛ ꯂꯥꯏꯁꯨꯒꯤ ꯂꯝꯗ ꯇꯧꯒꯗꯕ ꯃꯥꯒꯤ ꯄꯥꯟꯗꯝ ꯊꯝꯃꯒ ꯍꯣꯠꯅꯖꯔꯤꯕ ꯀꯌꯥꯗꯁꯨ ꯑꯁꯣꯏꯕ ꯀꯌꯥ ꯃꯔꯨꯝ ꯑꯃ ꯊꯣꯛꯍꯜꯂꯤ ꯑꯗꯨ ꯂꯩꯕꯥꯛ ꯑꯃꯒ ꯂꯩꯕꯥꯛ ꯑꯃꯒꯒꯤ ꯏꯔꯥꯡ ꯑꯁꯤꯅ ꯃꯔꯝ ꯑꯣꯏꯍꯜꯂꯤ